ꯂꯝꯀꯣꯏꯕꯁꯤꯡꯅ ꯆꯠꯇꯨꯅ ꯃꯐꯝ ꯑꯗꯨꯒꯤ ꯅꯥꯠ ꯑꯃꯁꯨꯡ ꯆꯠꯅꯕꯤꯒꯤ ꯃꯇꯥꯡꯗ ꯇꯝꯕ ꯌꯥꯕ ꯍꯥꯏꯔꯒꯗꯤ ꯑꯩꯈꯣꯏ ꯃꯅꯤꯄꯨꯔꯒꯤ ꯑꯣꯏꯅꯗꯤ ꯑꯩꯈꯣꯏꯒꯤ ꯁꯦꯡꯂꯕ ꯀꯪꯂꯥ ꯂꯥꯏꯐꯝꯂꯦꯟ ꯑꯃꯗꯤ ꯀꯣꯅꯨꯡ ꯍꯥꯏꯔꯒꯁꯨ ꯈꯪꯅꯕ ꯒꯣꯕꯤꯟꯗꯖꯤꯒꯤ ꯃꯟꯗꯤꯔ ꯁꯅꯥꯃꯍꯤꯒꯤ ꯂꯥꯏꯁꯪ ꯃꯣꯏꯔꯥꯡꯗ ꯃꯣꯏꯔꯥꯡ ꯊꯥꯡꯖꯤꯡꯒꯤ ꯂꯥꯏꯐꯝ ꯑꯃꯗꯤ ꯀꯥꯏꯅꯥ ꯃꯣꯟꯗꯨꯝ ꯃꯍꯥꯗꯦꯕ ꯍꯥꯏꯔꯤꯕ ꯃꯣꯏꯔꯥꯡꯗ ꯂꯩꯔꯤꯕ ꯃꯣꯏꯔꯥꯡ ꯊꯥꯡꯖꯤꯡꯒꯤ ꯃꯐꯝ ꯑꯁꯤꯗ ꯑꯩꯈꯣꯏꯅ ꯈꯝꯕ ꯊꯣꯏꯕꯤꯒꯤ ꯂꯨꯔꯕ ꯁꯦꯡꯂꯕ ꯋꯥꯔꯤ ꯄꯨꯋꯥꯔꯤ ꯑꯃ ꯇꯥꯕ ꯐꯪꯒꯅꯤ ꯃꯐꯝ ꯑꯁꯤꯒꯤ ꯊꯧꯅꯥ ꯐꯕ ꯀꯌꯥ ꯑꯃꯒꯤꯁꯨ ꯑꯩꯈꯣꯏꯅ ꯎꯕ ꯐꯪꯒꯅꯤ ꯍꯥꯏꯔꯤꯕꯁꯤꯡ ꯑꯁꯤ ꯂꯝ ꯀꯣꯏꯕ ꯂꯥꯛꯂꯤꯕꯁꯤꯡ ꯑꯗꯨꯗ ꯑꯩꯈꯣꯏꯅ ꯃꯆꯥ ꯇꯥꯅ ꯇꯥꯅ ꯑꯩꯈꯣꯏꯒꯤ ꯀꯜꯆꯔ ꯑꯃꯗꯤ ꯇ꯭ꯔꯦꯗꯤꯁꯟꯒꯤ ꯃꯇꯥꯡꯗ ꯇꯥꯛꯄ ꯌꯥꯒꯅꯤ